ꯆꯨꯝꯃꯤ ꯂꯥꯏꯔꯕꯁꯤꯡ ꯑꯁꯤ ꯑꯅꯥ ꯂꯥꯏꯌꯦꯡꯒꯤꯗꯃꯛꯇ ꯌꯥꯝꯅ ꯄꯩꯁꯥꯒꯤ ꯗꯔꯀꯥꯔ ꯑꯣꯏ ꯃꯔꯝ ꯑꯗꯨꯅ ꯁꯔꯀꯥꯔꯅ ꯂꯥꯏꯔꯕꯁꯤꯡꯒꯤꯗꯃꯛꯇ ꯏꯁꯀꯤꯝ ꯑꯃ ꯁꯦꯃꯗꯨꯅ ꯑꯅꯥꯕ ꯂꯥꯏꯌꯦꯡꯅꯕꯒꯤꯗꯃꯛ ꯏꯁꯀꯤꯝ ꯑꯃ ꯍꯥꯡꯗꯣꯛꯄꯤꯒꯗꯕꯅꯤ